ꯂꯥꯏꯅꯤꯡꯕꯒꯤ ꯊꯧꯗꯥꯡꯅ ꯚꯥꯔꯠꯀꯤ ꯈꯨꯅꯥꯏꯗ ꯑꯩꯈꯣꯏꯕꯨ ꯁꯛ ꯇꯥꯛꯄꯤ ꯑꯗꯨꯒ ꯑꯃꯗꯒꯤ ꯈꯦꯠꯅꯕꯕꯨ ꯂꯧꯁꯤꯜꯂꯒ ꯂꯩꯃꯤꯟꯅꯕꯒꯤ ꯃꯔꯝ ꯄꯤ ꯈꯦꯠꯅꯕꯁꯤꯡꯁꯤꯗꯒꯤ ꯑꯩꯈꯣꯏꯅ ꯑꯅꯧꯕ ꯄꯣꯠ ꯆꯩ ꯃꯌꯥꯝ ꯇꯝꯕ ꯐꯪꯉꯤ ꯂꯥꯏꯅꯤꯡꯕꯅ ꯑꯩꯈꯣꯏꯒꯤ ꯈꯨꯟꯕꯨ ꯑꯃꯁꯨꯡ ꯑꯩꯈꯣꯏꯒꯤ ꯂꯝꯕꯨ ꯃꯤꯃꯥꯟꯅꯍꯟꯗꯦ ꯈꯦꯠꯅꯍꯜꯂꯤ ꯑꯗꯨꯗꯒꯤ ꯑꯗꯨꯕꯨ ꯈꯦꯠꯅꯕ ꯃꯌꯥꯝ ꯂꯩ ꯍꯥꯏꯔꯕꯁꯨ ꯂꯣꯏꯃꯛꯇ ꯑꯩꯈꯣꯏꯅ ꯀꯣꯟꯁꯤꯟꯕꯒꯤ ꯁꯛꯇꯤꯁꯨ ꯂꯥꯏꯅꯤꯡꯕꯅ ꯄꯤ ꯑꯩꯈꯣꯏꯕꯨ ꯑꯐꯕ ꯂꯝꯕꯤꯗ ꯆꯠꯄꯁꯨ ꯂꯥꯏꯅꯤꯡꯕꯅ ꯇꯥꯛꯏ ꯑꯇꯣꯞꯄ ꯂꯥꯏꯅꯤꯡꯕ ꯃꯤꯁꯤꯡꯗꯒꯤ ꯇꯝꯕ ꯌꯥꯕ ꯑꯐꯕ ꯃꯑꯣꯡ ꯃꯇꯧ ꯃꯌꯥꯝ ꯂꯩ ꯈꯔꯗꯨꯗꯤ ꯁꯤ ꯂꯩꯔꯦ ꯑꯍꯥꯟꯕꯗ ꯍꯤꯡꯗꯨꯁꯤꯡꯒꯤ ꯑꯍꯤꯡꯁꯥꯅꯤ ꯑꯅꯤꯁꯨꯕꯗ ꯏꯁꯂꯥꯝꯒꯤ ꯖꯀꯥꯠꯀ ꯔꯃꯗꯥꯟꯒꯅꯤ ꯑꯍꯨꯝꯁꯨꯕꯗ ꯈ꯭ꯔꯤꯁꯇ꯭ꯌꯟꯁꯤꯡꯒꯤ ꯃꯤꯅꯨꯡꯁꯤ ꯂꯩꯕ ꯑꯃꯁꯨꯡ ꯑꯃꯁꯨꯡ ꯑꯂꯥꯟꯕꯒꯤ ꯑꯂꯥꯟꯕꯗꯒꯤ ꯂꯥꯟꯈꯤꯕꯁꯤꯡꯗꯒꯤ ꯉꯥꯡꯊꯣꯛꯄ ꯉꯝꯕꯗꯨꯅꯤ ꯑꯔꯣꯏꯕꯗ ꯑꯔꯣꯏꯕꯗ ꯑꯩꯅ ꯍꯥꯏꯅꯤꯡꯕꯁꯤꯅ ꯑꯩꯈꯣꯏ ꯚꯥꯔꯠꯁꯤꯗ ꯂꯩ ꯂꯥꯏꯅꯤꯡꯕ ꯃꯤ ꯃꯌꯥꯝ ꯂꯩ ꯑꯗꯨꯕꯨ ꯑꯩꯈꯣꯏ ꯂꯣꯏꯅꯃꯛ ꯑꯃꯠꯇꯅꯤ ꯍꯥꯏꯕꯗꯨꯅꯤ ꯑꯃꯈꯛꯇ ꯑꯣꯏꯕꯁꯦ ꯃꯔꯨꯅꯦ ꯀꯩꯅꯣ ꯍꯥꯏꯕꯗ ꯑꯩꯈꯣꯏꯒꯤ ꯚꯥꯔꯠꯁꯦ ꯌꯨꯅꯤꯇꯤ ꯏꯟ ꯗꯥꯏꯚꯔꯁꯤꯇꯤꯅꯤ ꯀꯩꯅꯣ ꯍꯥꯏꯕꯗ ꯑꯩꯈꯣꯏ ꯂꯥꯏꯅꯤꯡꯕ ꯃꯤ ꯃꯌꯥꯝ ꯇꯣꯡꯉꯥꯟ ꯇꯣꯡꯉꯥꯟꯕ ꯂꯩꯔꯕꯁꯨ ꯃꯤꯑꯣꯏ ꯂꯣꯏꯃꯛꯄꯨ ꯏꯀꯥꯏ ꯈꯨꯝꯅꯕ ꯑꯃꯁꯨꯡ ꯉꯥꯛꯄꯤꯕ ꯉꯝꯕ ꯉꯝꯕꯒꯤꯅꯤ ꯁꯤꯒꯤ ꯉꯥꯛꯄꯤꯕ ꯉꯝꯕꯁꯤ ꯑꯗꯨꯝ ꯆꯠꯊꯒꯗꯕꯅꯤ ꯑꯄꯨꯟꯕ ꯑꯄꯨꯟꯕ ꯑꯣꯏꯅ ꯂꯩꯕꯁꯤꯅ ꯀꯥꯟꯅꯕ ꯃꯌꯥꯝ ꯄꯤ ꯑꯁꯤ ꯑꯩꯈꯣꯏꯅ ꯈꯪꯒꯗꯕꯅꯤ ꯑꯁꯨꯝꯅ ꯁꯤꯅꯆꯤꯡꯕ ꯚꯥꯔꯠꯀꯤ ꯈꯨꯅꯥꯏꯁꯤꯡꯅ ꯖꯥꯇꯤ ꯕꯤꯖꯥꯠꯇꯤ ꯈꯥꯏꯗꯅ ꯂꯩꯕ ꯉꯝꯃꯤꯅꯦ ꯑꯗꯨꯅ ꯑꯩꯈꯣꯏ ꯁꯨꯃꯥꯏꯅ ꯑꯗꯨꯝ ꯂꯩꯅꯉꯥꯏ ꯍꯣꯠꯅꯒꯗꯕꯅꯤ